ꯑꯩꯍꯥꯛꯅ ꯑꯩꯍꯥꯛꯀꯤ ꯑꯉꯥꯡ ꯃꯤꯡ ꯆꯟꯕ ꯃꯇꯝꯗ ꯁ꯭ꯀꯨꯜꯗ ꯄꯤꯕ ꯐꯤ ꯁ꯭ꯇ꯭ꯔꯛꯆꯔ ꯑꯗꯨꯗꯤ ꯑꯦꯠꯃꯤꯁꯟꯒꯤ ꯃꯇꯝꯗ ꯂꯨꯄꯥ ꯂꯤꯁꯤꯡ ꯇꯔꯥ ꯃꯉꯥ ꯊꯥ ꯑꯍꯨꯝ ꯈꯨꯗꯤꯡꯒꯤ ꯃꯦꯁ ꯐꯤ ꯂꯨꯄꯥ ꯂꯤꯁꯤꯡ ꯑꯅꯤꯒ ꯆꯥꯝꯔꯤ ꯑꯃꯁꯨꯡ ꯇ꯭ꯌꯨꯁꯟ ꯐꯤ ꯂꯨꯄꯥ ꯂꯤꯁꯤꯡ ꯃꯔꯤꯒ ꯆꯥꯝꯉꯥꯅꯤ